ꯐꯖꯕ ꯐꯣꯇꯣ ꯑꯃ ꯂꯧꯅꯕꯒꯤꯗꯃꯛꯇ ꯐꯣꯇꯣꯒ꯭ꯔꯥꯐꯤ ꯁ꯭ꯇꯦꯞ ꯈꯔ ꯂꯩ ꯈꯔ ꯅꯤꯡꯁꯤꯡꯕ ꯌꯥꯏ ꯀꯔꯤꯒꯨꯝꯕ ꯑꯩꯈꯣꯏꯅ ꯖꯨꯝ ꯇꯧꯔꯒ ꯀꯥꯞꯀꯗꯕ ꯑꯣꯏꯔꯒꯗꯤ ꯅꯠꯇ꯭ꯔꯒꯅ ꯅꯥꯏꯠ ꯐꯣꯇꯣꯒ꯭ꯔꯥꯐꯤ ꯇꯧꯒꯗꯕ ꯑꯣꯏꯔꯒꯗꯤ ꯇ꯭ꯔꯥꯏꯄꯣꯠ ꯁꯤꯖꯤꯟꯅꯕꯅ ꯌꯥꯝꯅ ꯀꯥꯟꯅꯩ ꯑꯗꯨꯒ ꯑꯩꯈꯣꯏꯅ ꯆꯥꯟꯅꯕ ꯂꯦꯁ ꯁꯤꯖꯤꯟꯅꯕ ꯗꯔꯀꯥꯔ ꯑꯣꯏ ꯍꯥꯏꯔꯤꯕ ꯂꯦꯁ ꯁꯤꯡꯗꯨ ꯏꯁꯥꯗ ꯂꯣꯏꯅꯔꯒ ꯆꯠꯄꯅ ꯍꯦꯟꯅ ꯐꯩ ꯄꯣꯇ꯭ꯔꯦꯠ ꯑꯣꯏꯔꯒꯗꯤ ꯄꯣꯇ꯭ꯔꯦꯠ ꯂꯦꯁ ꯁꯤꯖꯤꯟꯅꯒꯗꯕꯅꯤ ꯌꯥꯔꯤꯕꯃꯈꯩ ꯄ꯭ꯔꯣꯒꯥ ꯃꯣꯗꯇ ꯀꯥꯞꯄꯤꯒꯗꯕꯅꯤ ꯑꯣꯏꯔꯝꯂꯤꯕ ꯂꯥꯏꯠꯇꯤꯡ ꯃꯈꯥ ꯄꯣꯟꯅ ꯂꯥꯏꯠꯇꯤꯡꯒꯤ ꯃꯈꯥ ꯄꯣꯟꯅ ꯁꯦꯠꯇꯤꯡ ꯁꯦꯝꯕꯤꯒꯗꯕꯅꯤ ꯂꯦꯡꯗ꯭ꯔꯥꯕ ꯁꯕꯖꯦꯛ ꯑꯣꯏꯔꯒꯅ ꯁꯦꯠꯇꯤꯡꯗ ꯃꯗꯨꯒꯤ ꯆꯥꯟꯅꯕ ꯁꯦꯠꯇꯤꯡ ꯁꯦꯝꯕꯤꯒꯗꯕꯅꯤ ꯐꯣꯇꯣꯒ꯭ꯔꯥꯐꯤ ꯐꯣꯇꯣꯒ꯭ꯔꯥꯐꯤ ꯑꯣꯏꯅ ꯂꯥꯏꯠ ꯀꯟꯗꯤꯁꯟ ꯁꯕꯖꯦꯛ ꯑꯗꯨꯒꯤ ꯂꯦꯡꯕ ꯑꯃꯁꯨꯡ ꯂꯦꯡꯗꯕ ꯀꯌꯥꯝ ꯊꯨꯅ ꯂꯦꯡꯕ ꯑꯗꯨꯒꯤ ꯃꯇꯨꯡ ꯏꯟꯅ ꯁꯠꯇꯔ ꯁ꯭ꯄ꯭ꯔꯤꯗ ꯑꯦꯞꯆꯔ ꯑꯃꯗꯤ ꯑꯥꯏ ꯑꯦꯁ ꯑꯣꯅ ꯆꯥꯟꯅꯕ ꯁꯦꯝꯕꯤꯒꯗꯕꯅꯤ ꯑꯁꯤꯇꯁꯨ ꯅꯠꯇꯅ ꯑꯩꯈꯣꯏꯅ ꯑꯩꯈꯣꯏꯅ ꯀꯦꯃꯦꯔꯥꯒꯤ ꯁ꯭ꯀ꯭ꯔꯤꯟꯗ ꯔꯨꯜ ꯑꯣꯐ ꯊꯥꯔꯠꯀꯤ ꯂꯥꯏꯟ ꯁꯤꯖꯤꯟꯅꯔꯒ ꯁꯕꯖꯦꯛ ꯑꯗꯨꯒꯤ ꯂꯣꯀꯦꯁꯟ ꯑꯃꯁꯨꯡ ꯂꯥꯏꯠꯇꯤꯡ ꯃꯦꯠ ꯁꯤꯖꯤꯟꯅꯔꯒ ꯁꯣꯠꯇꯤꯡ ꯇꯧꯒꯗꯕꯅꯤ ꯐꯣꯇꯣ ꯑꯗꯨꯒꯤ ꯃꯇꯤꯛ ꯃꯒꯨꯜ ꯌꯥꯝꯅ ꯍꯦꯟꯒꯠꯍꯜꯂꯤ ꯃꯁꯤ ꯂꯦꯟꯁ꯭ꯀꯦꯞ ꯅꯠꯇ꯭ꯔꯒ ꯑꯦꯐ꯭ꯔꯤꯆꯔ ꯐꯣꯇꯣꯒ꯭ꯔꯥꯐꯤꯗ ꯌꯥꯝꯅ ꯀꯥꯟꯅꯩ ꯍꯥꯏꯔꯤꯕ ꯃꯊꯛꯀꯤ ꯁ꯭ꯇꯦꯞꯁꯤꯡ ꯑꯁꯤ ꯃꯃꯨꯠ ꯇꯥꯅ ꯍꯩꯅ ꯑꯦꯄ꯭ꯂꯥꯏ ꯇꯧꯕꯤꯔꯒꯗꯤ ꯌꯥꯝꯅ ꯐꯖꯕ ꯐꯣꯇꯣ ꯑꯣꯏꯒꯅꯤ